ꯑꯩꯅ ꯑꯍꯥꯟꯕ ꯆꯥꯛ ꯊꯣꯡꯕ ꯍꯩꯈꯤꯕꯁꯦ ꯃꯍꯩꯒꯤ ꯊꯥꯛ ꯇꯔꯦꯠꯁꯨꯕ ꯀꯥꯔꯛꯄ ꯑꯗꯨꯋꯥꯏꯗꯒꯤ ꯆꯥꯛ ꯊꯣꯡꯕꯁꯤ ꯍꯩꯈꯤ ꯃꯔꯝꯗꯤ ꯏꯃꯨꯡꯒꯤ ꯏꯃꯥ ꯏꯄꯥꯅ ꯃꯣꯏꯅ ꯂꯧ ꯆꯠꯈꯤꯕ ꯃꯇꯝꯁꯤꯗ ꯏꯃꯨꯡꯗ ꯃꯤ ꯀꯅꯥ ꯑꯃ ꯂꯩꯇꯕ ꯑꯗꯨꯗꯒꯤ ꯃꯣꯏ ꯍꯜꯂꯛꯄꯗꯁꯨ ꯆꯥꯅ ꯊꯛꯅꯕ

ꯇꯔꯦꯠꯁꯨꯕ ꯀꯥꯔꯛꯄ ꯑꯗꯨꯋꯥꯏꯗꯒꯤ ꯃꯣꯏꯒꯤ ꯃꯇꯦꯡ ꯄꯥꯡꯕ ꯑꯣꯏꯅ ꯆꯥꯛ ꯊꯣꯡꯕꯁꯦ ꯇꯝꯈꯤ ꯑꯃꯁꯨꯡ ꯑꯗꯨꯗ ꯍꯩꯈꯤ ꯑꯩꯅ ꯑꯍꯥꯟꯕ ꯊꯣꯡꯕ ꯀꯥꯟꯗ ꯏꯆꯝ ꯆꯝꯅ ꯏꯃꯥ ꯏꯄꯥꯅ ꯅꯨꯡꯇꯤꯒꯤ ꯁꯨꯝ ꯊꯣꯡꯕꯗ ꯑꯁꯨꯝ ꯎꯕ ꯎꯕꯀꯥꯟꯗ ꯑꯩꯅ ꯑꯣ ꯁꯨꯃꯥꯏꯅ ꯊꯣꯡꯉꯗꯤ ꯍꯥꯎꯒꯅꯤ ꯁꯨꯃꯥꯏꯅ ꯊꯥꯛꯑꯗꯤ ꯃꯆꯜꯟꯁꯤꯡ ꯑꯗꯨ ꯁꯨꯃꯥꯏꯅ ꯊꯥꯛꯑꯗꯤ ꯍꯥꯎꯒꯅꯤ ꯁꯨꯃꯥꯏꯅ ꯇꯧꯔꯗꯤ ꯍꯥꯎꯒꯅꯤ ꯈꯜꯂꯒ ꯑꯩꯅ ꯃꯣꯏꯒꯤ ꯊꯣꯡꯕꯗꯨ ꯎꯕꯗꯒꯤ ꯃꯇꯧ ꯃꯇꯧ ꯇꯝꯃꯒ ꯍꯥꯎꯕ ꯍꯥꯎꯇꯕ ꯇꯞꯅ ꯇꯞꯅ ꯊꯣꯡꯈꯤ ꯑꯗꯣ ꯑꯍꯥꯟꯕ ꯊꯣꯡꯕ ꯀꯥꯟꯗ ꯑꯩꯈꯣꯏꯒꯤ ꯃꯩꯇꯩꯔꯣꯟ ꯃꯅꯤꯄꯨꯔꯤꯗ ꯍꯥꯏꯕꯗ ꯃꯇꯝꯗ ꯆꯝꯊꯣꯡ ꯍꯥꯏ ꯌꯥꯝꯅ ꯏꯆꯝ ꯆꯝꯕꯅꯤ ꯑꯩꯈꯣꯏꯒꯤ ꯃꯅꯥ ꯃꯁꯤꯡꯁꯤ ꯂꯧꯔꯒ ꯏꯁꯤꯡ ꯁꯥꯍꯜꯂꯒ ꯐꯨꯠꯂꯒ ꯑꯗꯨꯗ ꯊꯨꯝ ꯑꯗꯨꯗꯩ ꯉꯥꯔꯤ ꯃꯣꯔꯣꯛ ꯈꯔ ꯊꯥꯗꯔꯒ ꯏꯆꯝ ꯆꯝꯅ ꯑꯗꯨꯝ ꯊꯣꯡꯉꯒ ꯆꯥꯕ ꯑꯗꯨꯅꯤ ꯆꯝꯊꯣꯡꯁꯤ ꯑꯗꯨꯅ ꯑꯍꯥꯟꯕꯒꯤ ꯊꯣꯡꯕ ꯆꯝꯊꯣꯡꯗꯨꯁꯨ ꯑꯗꯨꯝ ꯆꯥꯕ ꯌꯥꯏ ꯑꯗꯨꯒ ꯂꯥꯛꯏꯕ ꯏꯃꯥ ꯏꯄꯥꯁꯤꯡꯗꯨꯁꯨ ꯃꯣꯏꯅ ꯂꯧꯗꯒꯤ ꯀꯥꯔꯛꯑꯒ ꯑꯩꯅ ꯊꯣꯡꯕ ꯆꯥꯛ ꯌꯦꯟꯁꯥꯡꯗꯨꯁꯨ ꯃꯣꯏꯁꯨ ꯌꯥꯝ ꯍꯥꯎꯅ ꯆꯥꯏ ꯆꯥꯈꯤ